ꯍꯧꯈꯤꯕ ꯆꯍꯤ ꯈꯔ ꯑꯁꯤꯗ ꯚꯥꯔꯠꯀꯤ ꯁꯦꯟꯃꯤꯠꯂꯣꯜ ꯑꯁꯦ ꯍꯦꯟꯒꯠꯂꯛꯈꯤꯕꯒꯤ ꯃꯔꯝ ꯈꯔ ꯂꯩꯌꯦꯕꯀꯣ ꯀꯟꯖꯨꯃꯔ ꯃꯥꯔꯀꯦꯠꯁꯤꯡ ꯑꯗꯒꯤꯗꯤ ꯏꯟꯇꯔꯅꯦꯠꯄꯨ ꯁꯔꯚꯤꯁ ꯇꯧꯍꯜꯂꯤꯕ ꯖꯤꯌꯣ ꯃꯥꯔꯀꯦꯠ ꯑꯗꯒꯤ ꯖꯤ ꯇ꯭ꯋꯦꯟꯇꯤ ꯑꯁꯤꯅ ꯃꯔꯝ ꯑꯣꯏꯔꯒ ꯆꯥꯎꯈꯠꯂꯛꯈꯤꯕꯒꯤ ꯃꯉꯥꯜꯁꯨ ꯄꯤꯌꯦꯕ ꯆꯥꯎꯈꯠꯂꯛꯄ ꯑꯁꯤꯒꯤ ꯑꯣꯏꯍꯜꯂꯛꯄ ꯃꯔꯨ ꯑꯣꯏꯕ ꯈꯔꯁꯨ ꯂꯩꯌꯦꯕ ꯑꯗꯥꯅꯤ ꯏꯟꯗꯁꯇ꯭ꯔꯤꯁꯤꯡ ꯁꯦꯡꯅꯃꯛ ꯍꯥꯏꯔꯕꯗ ꯑꯇꯣꯞꯄ ꯏꯟꯇꯔꯅꯦꯠ ꯁꯔꯚꯤꯁ ꯃꯌꯥꯝ ꯑꯃ ꯇꯧꯔꯤꯕ ꯑꯩꯈꯣꯏꯅ ꯍꯦꯟꯅꯁꯨ ꯈꯪꯅꯔꯤꯕ ꯖꯤꯌꯣ ꯁꯔꯚꯤꯁ ꯑꯁꯤꯅꯁꯨ ꯍꯦꯟꯅ ꯈꯪꯅꯩꯌꯦꯕꯀꯣ ꯑꯗꯨꯒ ꯄꯦꯃꯦꯟꯒꯤ ꯁꯦꯜ ꯊꯨꯝ ꯂꯝꯕꯤꯗ ꯃꯇꯦꯡ ꯄꯥꯡꯕ ꯍꯥꯏꯁꯦ ꯑꯗꯨꯛꯀꯤ ꯃꯇꯤꯛ ꯄꯥꯝꯃꯦ ꯊꯥꯏꯅꯒꯤ ꯃꯇꯝꯗꯗꯤ ꯑꯃꯒꯤ ꯑꯃꯒꯤ ꯈꯨꯠꯇ ꯄꯩꯁꯥꯁꯦ ꯂꯥꯟꯅꯔꯝꯃꯦꯕ ꯍꯧꯖꯤꯛꯇꯤ ꯂꯝ ꯑꯔꯥꯞ ꯑꯔꯥꯞꯄꯗ ꯂꯩꯔꯤꯕꯁꯤꯡꯁꯦ ꯄꯦꯃꯦꯟ ꯅꯠꯇ꯭ꯔꯒꯅ ꯄꯦꯇꯦꯝ ꯁꯤꯖꯤꯟꯅꯔꯒ ꯄꯨꯝꯅꯃꯛ ꯁꯦꯜꯒꯤ ꯈꯨꯠꯊꯥꯡꯁꯦ ꯊꯥꯔꯒ ꯑꯗꯨ ꯑꯗꯥ ꯇꯧꯅꯕꯁꯦ ꯂꯣꯏꯅ ꯌꯥꯔꯦ ꯍꯥꯏꯅ ꯑꯩ ꯊꯝꯖꯅꯤꯡꯉꯤ